ꯍꯣꯏ ꯑꯩꯅ ꯀꯔꯤꯒꯨꯝꯕ ꯈꯔ ꯃꯆꯦꯠ ꯃꯀꯥꯏꯗꯒꯤ ꯁꯦꯝꯒꯠꯅꯕ ꯍꯣꯠꯅꯈꯤ ꯁꯦꯝꯒꯠꯅꯕ ꯍꯣꯠꯅꯈꯤꯕ ꯑꯗꯨꯗꯤ ꯑꯈꯣꯏꯅ ꯌꯨꯝꯗ ꯁꯤꯖꯤꯅꯗ꯭ꯔꯕ ꯄꯥꯎꯆꯦ ꯃꯜꯂꯕ ꯄꯥꯎꯆꯦꯁꯦ ꯈꯣꯝꯖꯤꯜꯂꯒ ꯑꯩꯅ ꯈꯨꯠꯁꯦꯝꯒꯤ ꯑꯣꯏꯕ ꯂꯩꯇꯦꯡꯁꯦ ꯃꯌꯥꯝ ꯁꯦꯝꯖꯕꯅꯦ ꯈꯨꯠꯁꯦꯝꯒꯤ ꯑꯣꯏꯕ ꯂꯩꯇꯦꯡ ꯁꯦꯝꯕꯒꯤ ꯃꯑꯣꯡꯁꯤꯅ ꯍꯥꯏꯕꯗꯤ ꯄꯥꯎꯆꯦ ꯑꯁꯦ ꯀꯛꯂꯒꯅ ꯑꯃꯗꯤ ꯆꯞꯄꯅꯤ ꯑꯗꯨꯒ

ꯑꯅꯞꯄꯤꯅ ꯅꯥꯞꯄꯒ ꯍꯥꯏꯕꯗꯤ ꯃꯜꯂꯒ ꯂꯩꯔꯕ ꯁꯤꯖꯤꯅꯗ꯭ꯔꯕ ꯇꯥꯔꯥꯒꯨꯝꯕꯁꯦ ꯁꯤꯁꯤꯗ ꯑꯩꯈꯣꯏꯅ ꯆꯦꯁꯦ ꯐꯖꯅ ꯌꯦꯠꯁꯜꯂꯒ ꯇꯥꯁꯜꯂꯒ ꯆꯦꯁꯤꯒ ꯉꯁꯥꯏꯒꯤ ꯃꯥꯅꯍꯜꯂꯒ ꯃꯆꯨ ꯃꯆꯨꯒꯤ ꯑꯣꯏꯕ ꯍꯥꯏꯕꯗꯤ ꯃꯆꯨ ꯃꯆꯨ ꯁꯪꯖꯜꯂꯒ ꯃꯆꯨ ꯃꯈꯜ ꯃꯌꯥꯝꯁꯦ ꯁꯨꯃꯥꯏꯅ ꯇꯧꯔꯒ ꯈꯨꯠꯁꯦꯝꯒꯤ ꯑꯣꯕ ꯂꯩ ꯁꯥꯕꯒꯨꯝꯕꯁꯦ ꯇꯧꯔꯒ ꯂꯩ ꯃꯈꯜ ꯃꯈꯜ ꯁꯦꯝꯃꯒ ꯊꯝꯕꯅꯤ ꯍꯣꯏ ꯂꯩꯁꯦ ꯁꯨꯝ ꯁꯦꯝꯃꯒ ꯊꯝꯕꯁꯦ ꯃꯐꯝꯁꯦ ꯍꯥꯏꯕꯗꯤ ꯊꯣꯡꯖꯤꯟ ꯆꯪꯐꯝ ꯌꯨꯝꯒꯤ ꯃꯤꯒꯤ ꯌꯦꯡꯐꯝ ꯑꯣꯏꯅ ꯍꯥꯏꯗꯤ ꯂꯩꯅꯔꯤꯕ ꯑꯩꯈꯣꯏꯅ ꯄꯣꯊꯥꯔꯤꯕ ꯔꯨꯝ ꯑꯗꯨꯗꯒꯤꯒꯤ ꯆꯥꯛꯐꯟꯁꯦ ꯁꯤꯒꯤ ꯅꯥꯀꯟꯗꯁꯨ ꯊꯝꯕ ꯌꯥꯎꯏ ꯁꯤ ꯆꯥꯛꯐꯟꯁꯤꯗꯁꯨ ꯑꯩꯈꯣꯏꯅ ꯍꯥꯏꯕꯗꯤ ꯁꯤꯖꯤꯅꯗ꯭ꯔꯕ ꯍꯨꯟꯗꯣꯛꯑꯒ ꯂꯩꯔꯕ ꯗꯤꯁꯄꯣꯖꯤꯕꯜ ꯑꯣꯏꯕ ꯒ꯭ꯂꯥꯁ ꯑꯁꯤꯒꯨꯝꯕꯁꯦ ꯂꯧꯁꯤꯜꯂꯅꯤ ꯗꯤꯁꯄꯣꯖꯤꯕꯜ ꯒ꯭ꯂꯥꯁꯁꯤꯗ ꯑꯩꯈꯣꯏꯅ ꯍꯥꯏꯕꯗꯤ ꯅꯨꯡ ꯃꯆꯥ ꯃꯆꯥ ꯊꯥꯗꯔꯅꯤ ꯑꯗꯨꯒ ꯉꯁꯥꯏꯒꯤ ꯁꯦꯝꯈꯤꯕ ꯈꯨꯠꯁꯦꯝꯒꯤ ꯑꯣꯏꯕ ꯂꯩ ꯃꯈꯜ ꯃꯈꯜ ꯁꯤꯡꯁꯦ ꯁꯤꯁꯦ ꯐꯖꯅ ꯗꯤꯁꯄꯣꯖꯤꯕꯜ ꯍꯥꯏꯕꯗꯤ ꯍꯨꯟꯗꯣꯛꯑꯕ ꯁꯤꯖꯤꯅꯗ꯭ꯔꯕ ꯄꯣꯠꯁꯦ ꯁꯤꯒꯤꯁꯤꯗ ꯑꯩꯈꯣꯅ ꯑꯃꯨꯛ ꯍꯥꯞꯆꯤꯜꯂꯒ ꯌꯨꯡꯉꯒ ꯐꯖꯕ ꯃꯑꯣꯡꯗ ꯈꯨꯠꯁꯦꯝꯒꯤ ꯑꯣꯏꯕ ꯂꯩꯇꯦꯡꯖꯦ ꯁꯤꯁꯦ ꯁꯤꯖꯤꯅꯔꯒ ꯊꯦꯠꯂꯒ ꯊꯝꯃꯦ ꯍꯥꯏꯕꯗꯤ ꯑꯗꯨꯝ ꯂꯩ ꯃꯈꯜ ꯃꯈꯜꯁꯦ ꯃꯌꯥꯝ ꯀꯥ ꯀꯥ ꯔꯨꯝꯗꯁꯨ ꯂꯩꯔꯤꯕ ꯀꯥ ꯃꯌꯥꯝꯁꯦ ꯁꯤꯁꯦ ꯊꯦꯠꯆꯤꯜꯂꯒ ꯃꯐꯝ ꯆꯥ ꯆꯥꯅ ꯍꯥꯏꯕꯗꯤ ꯐꯖꯅꯤꯉꯥꯏ ꯑꯣꯏꯕ ꯃꯑꯣꯡꯗ ꯁꯦꯝꯃꯒ ꯊꯝꯏ